ꯍꯜꯂꯣ

ꯎꯝ ꯁꯤꯁꯦ ꯈꯣꯡꯎꯞ ꯌꯣꯟꯕ ꯑꯦ ꯈꯣꯡꯎꯞ ꯑꯅꯧꯕꯒ ꯂꯥꯛꯄ꯭ꯔꯥ ꯍꯧꯖꯤꯛꯁꯦ ꯈꯟꯒꯦ ꯇꯧꯕ ꯑꯗꯨ ꯍꯧꯖꯤꯛꯁꯦ ꯗꯨꯀꯥꯟꯗ ꯂꯩꯔꯤꯕ꯭ꯔꯥ ꯎꯝ ꯃꯃꯜ ꯎꯝ

ꯌꯦꯡꯅꯤꯡꯕꯀꯣ ꯑꯗꯨ ꯑꯣ ꯂꯥꯛꯄꯗꯤ ꯀꯨꯏꯗ꯭ꯔꯤꯀꯣ ꯍꯧꯖꯤꯛꯁꯦ ꯗꯨꯀꯥꯟꯗ ꯂꯩꯕ꯭ꯔꯥ ꯅꯠꯇ꯭ꯔꯒ ꯌꯨꯝꯗ ꯂꯩꯕ꯭ꯔꯥꯀꯣ ꯑꯣ ꯑꯗꯨꯗꯤ ꯍꯌꯦꯡꯒꯨꯝꯕꯗ ꯈꯟꯕ ꯂꯥꯛꯀꯦ ꯗꯨꯀꯥꯟ

ꯍꯥꯏ ꯍꯤꯜꯁꯒꯨꯝꯕ ꯑꯇꯣꯞꯄꯁꯨ ꯈꯔ ꯌꯦꯡꯅꯤꯡꯕ

ꯑꯩꯁꯦ ꯐꯣꯔ ꯐꯥꯏꯕ ꯑꯗꯨ ꯆꯥꯡꯗ ꯑꯣꯏꯒꯅꯤ

ꯍꯣꯏ ꯍꯣꯏ ꯐꯖꯕꯗꯨ ꯈꯔ ꯊꯝꯂꯝꯃꯨ ꯍꯣꯏ ꯑꯇꯣꯞꯄ ꯀꯂꯔ ꯑꯗꯨꯝ ꯐꯖꯕ ꯈꯔ ꯈꯜꯂꯝꯃꯨ ꯍꯣꯏ ꯍꯣꯏ ꯍꯣꯏ